ꯃꯇꯝꯒꯤ ꯃꯇꯨꯡ ꯏꯟꯅ ꯁꯥꯟꯅ ꯈꯣꯠꯅꯕꯗ ꯑꯩꯈꯣꯏꯒꯤ ꯂꯩꯕꯥꯛꯁꯤꯗ ꯑꯍꯣꯡꯕ ꯀꯌꯥ ꯑꯃꯗꯤ ꯎꯕ ꯐꯪꯉꯦ ꯍꯥꯏꯕꯗꯤ ꯁꯝꯅ ꯍꯥꯏꯔꯕꯗ ꯐꯨꯠꯕꯣꯜ ꯑꯣꯏꯅ ꯂꯧꯔꯕꯗꯀꯣ ꯐꯨꯠꯕꯣꯜꯁꯤ ꯊꯥꯏꯅꯗꯤ ꯑꯩꯈꯣꯏ ꯂꯩꯀꯥꯏ ꯂꯩꯀꯥꯏꯒꯤ ꯀ꯭ꯂꯕ ꯃꯆꯥ ꯃꯆꯥ ꯑꯣꯔ ꯗꯤꯁꯇ꯭ꯔꯤꯛꯀꯤ ꯀ꯭ꯂꯕ ꯃꯆꯥ ꯃꯆꯥ ꯑꯣꯏꯅ ꯂꯩꯔꯝꯕꯅꯤ ꯍꯧꯖꯤꯛꯇꯤ ꯁ꯭ꯄꯣꯟꯁꯔ ꯃꯌꯥꯝ ꯂꯥꯛꯑꯒ ꯀ꯭ꯂꯕꯁꯤ ꯑꯆꯧꯕ ꯑꯃ ꯑꯣꯏꯅ ꯁꯦꯝꯒꯠꯄꯗ ꯃꯇꯦꯡ ꯃꯌꯥꯝꯅ ꯄꯥꯡꯉꯤ ꯑꯗꯨꯒ ꯑꯩꯈꯣꯏꯒꯤ ꯚꯥꯔꯠꯀꯤ ꯃꯄꯥꯟꯗ ꯂꯩꯕ ꯁꯥꯟꯅꯔꯣꯏꯁꯤꯡꯗꯁꯨ ꯑꯩꯈꯣꯏꯒꯤ ꯁ꯭ꯋꯥꯏꯒꯤ ꯂꯣꯀꯦꯜꯒꯤ ꯀ꯭ꯂꯕꯁꯤꯗ ꯀꯧꯔꯒ ꯁꯥꯟꯅꯍꯟꯕ ꯉꯝꯃꯦ ꯑꯗꯨꯒꯤꯁꯨ ꯃꯊꯛꯇ ꯑꯃꯨꯛ ꯑꯩꯈꯣꯏꯒꯤ ꯁ꯭ꯋꯥꯏꯒꯤ ꯁꯥꯟꯅꯔꯣꯏ ꯃꯌꯥꯝ ꯑꯁꯤ ꯃꯄꯥꯟꯒꯤ ꯆꯥꯎꯔ ꯆꯥꯎꯔꯕ ꯀ꯭ꯂꯕ ꯃꯌꯥꯝꯗꯁꯨ ꯆꯠꯇꯨꯅ ꯁꯥꯟꯅꯕ ꯉꯝꯕ ꯑꯗꯨꯒꯤ ꯐꯤꯕꯝ ꯑꯗꯨꯗ ꯂꯩꯔꯦ ꯑꯗꯒꯤ ꯑꯃꯔꯣꯝꯗ ꯑꯃꯨꯛ ꯑꯩꯈꯣꯏꯒꯤ ꯆꯥꯎꯔꯕ ꯇꯣꯔꯅꯥꯃꯦꯟꯁꯤꯡ ꯑꯩꯈꯣꯏꯒꯤ ꯂꯝꯗꯝ ꯑꯁꯤꯗ ꯁꯤꯟꯕ ꯉꯝꯃꯦ